ꯑꯣ ꯍꯜꯂꯣ

ꯑꯁꯤ ꯑꯪꯀꯜꯗꯣ ꯅꯠꯇ꯭ꯔꯣ ꯑꯩ ꯏꯄꯨꯗꯨ ꯅꯠꯇ꯭ꯔꯣ ꯍꯣꯏ ꯍꯣꯏ ꯑꯁ ꯑꯩ ꯋꯥ ꯍꯪꯅꯤꯡꯕꯀꯣ ꯏꯄꯨ ꯍꯣꯏ ꯑꯗꯨ ꯅꯪ ꯊꯕꯛ ꯆꯤꯟꯕ꯭ꯔꯥ ꯑꯣ ꯍꯣꯏ ꯑꯗꯨ ꯉꯁꯤ ꯑꯩꯈꯣꯏ ꯀ꯭ꯂꯥꯁ ꯆꯠꯂꯦꯕꯀꯣ ꯍꯣꯏ ꯑꯗꯨ ꯀ꯭ꯂꯥꯁꯇ ꯉꯁꯤ ꯑꯩꯈꯣꯏꯕꯨ ꯈꯣꯡꯖꯣꯝ ꯄ꯭ꯔꯕꯒꯤꯗꯣ ꯕꯦꯛ ꯏꯁꯇꯣꯔꯤꯗꯣ ꯈꯪꯉꯒ ꯂꯥꯛꯑꯣ ꯍꯥꯏꯕ ꯑꯩꯈꯣꯏ ꯑꯣꯖꯥꯅꯀꯣ ꯑꯗꯣ ꯑꯩꯗꯣ ꯀꯔꯤꯁꯨ ꯈꯪꯗꯕ ꯑꯗꯨ ꯅꯪ ꯈꯪꯉꯝꯒꯦꯔꯥ ꯍꯥꯏꯅ ꯍꯪꯕꯅꯤꯗ ꯍꯣꯏ ꯑꯗꯨꯗꯤ ꯈꯔ ꯂꯤꯕꯤꯒꯦꯔꯣ ꯀꯃꯥꯏꯅ ꯊꯣꯛꯄ꯭ꯔꯥ ꯍꯣꯏ ꯍꯣꯏ ꯑꯗꯨꯒꯨꯝꯕꯗꯣ ꯂꯣꯏꯅ ꯍꯥꯏꯕꯤꯌꯣ ꯍꯣꯏ ꯍꯣꯏ ꯑꯗꯨꯒꯨꯝꯕꯗꯤ ꯑꯩ ꯈꯔ ꯉꯥꯏꯌꯨꯀꯣ ꯑꯩ ꯂꯧꯒꯦ ꯍꯣꯏ ꯍꯣꯏ ꯍꯣꯏ ꯑꯣ ꯑꯣ

ꯍꯣꯏ ꯍꯣꯏ ꯍꯣꯏ ꯍꯣꯏ ꯍꯣꯏ ꯍꯣꯏ ꯑꯣ ꯑꯣ ꯑꯗꯨꯋꯥꯔꯤ ꯀꯅꯥꯅ ꯉꯥꯡꯕ꯭ꯔꯥ

ꯑꯣ ꯆꯥ ꯍꯣꯏ ꯍꯣꯏ ꯍꯣꯏ ꯑꯗꯨꯗꯤ ꯍꯣꯏ ꯊꯝꯃꯣ